ꯑꯩꯅ ꯀꯜꯄꯅꯥ ꯆꯥꯎꯂꯥ ꯁꯨꯅꯤꯇꯥ ꯋꯤꯂꯤꯌꯝ ꯑꯃꯁꯨꯡ ꯔꯥꯀꯦꯁ ꯁꯔꯃꯥꯒꯤ ꯃꯇꯥꯡꯗ ꯉꯥꯡꯅꯤꯡꯕ ꯋꯥ ꯈꯔ ꯄꯜꯂꯕꯗ ꯑꯍꯥꯟꯕ ꯑꯣꯏꯅ ꯀꯜꯄꯅꯥ ꯆꯥꯎꯂꯥ ꯑꯁꯤ ꯏꯟꯗꯤꯌꯥꯒꯤ ꯑꯣꯔꯤꯖꯤꯟ ꯑꯣꯏꯕ ꯅꯨꯄꯤ ꯏꯍꯥꯟ ꯍꯥꯟꯕ ꯁ꯭ꯄꯦꯁꯇ ꯆꯠꯈꯤꯕ ꯅꯨꯄꯤꯅꯤ ꯃꯍꯥꯛꯅ ꯃꯁꯤꯡ ꯌꯥꯝꯂꯕ ꯅꯨꯄꯤꯁꯤꯡꯕꯨ ꯄꯨꯛꯅꯤꯡ ꯊꯧꯒꯠꯈꯤ ꯏꯟꯖꯤꯅꯤꯌꯥꯔꯤꯡ ꯑꯃꯁꯨꯡ ꯁꯥꯏꯟꯁꯀꯤ ꯊꯤꯖꯤꯟ ꯍꯨꯝꯖꯤꯟꯕꯒꯤ ꯃꯇꯥꯡꯗ ꯅꯨꯄꯤꯁꯤꯡꯁꯨ ꯊꯧꯗꯥꯡ ꯑꯆꯧꯕ ꯂꯧꯕ ꯌꯥꯏ ꯍꯥꯏꯕ ꯑꯁꯤ ꯃꯍꯥꯛꯅ ꯎꯠꯈꯤ ꯃꯇꯨꯡ ꯇꯥꯔꯛꯄꯗ ꯁꯨꯅꯤꯇꯥ ꯋꯤꯂꯤꯌꯝ ꯍꯥꯏꯔꯤꯕ ꯅꯨꯄꯤ ꯑꯁꯤꯅ ꯃꯍꯥꯛꯅ ꯅꯁꯥꯗ ꯊꯕꯛ ꯇꯧꯔꯝꯃꯤ ꯃꯇꯝ ꯁꯥꯡꯅ ꯃꯍꯥꯛꯅ ꯊꯕꯛ ꯇꯧꯔꯝꯕꯗ ꯅꯁꯥꯒꯤ ꯔꯦꯀꯣꯔ꯭ꯗ ꯑꯃ ꯂꯧꯕꯤꯈꯤ ꯃꯔꯝꯗꯤ ꯁ꯭ꯄꯦꯁꯇ ꯈ꯭ꯋꯥꯏꯗꯒꯤ ꯀꯨꯏꯅ ꯂꯩꯕ ꯉꯝꯕ ꯅꯨꯄꯤ ꯍꯥꯏꯗꯅ ꯋꯥꯟ ꯅꯥꯏꯟꯇꯤ ꯅꯥꯏꯟꯇꯤ ꯐꯥꯏꯞ ꯗꯦꯁ ꯃꯨꯛ ꯃꯥꯍꯥꯛꯅ ꯁ꯭ꯄꯦꯁꯇ ꯄꯥꯏꯗꯨꯅ ꯆꯠꯈꯤ ꯔꯥꯀꯦꯁ ꯁꯔꯃ ꯍꯥꯏꯔꯤꯕ ꯅꯨꯄꯥ ꯑꯁꯤꯅ ꯏꯟꯗꯤꯌꯥꯒꯤ ꯑꯣꯏꯅ ꯏꯍꯥꯟ ꯍꯥꯟꯕ ꯁ꯭ꯄꯦꯁꯇ ꯆꯠꯈꯤꯕ ꯅꯨꯄꯥ ꯑꯃꯈꯛꯅꯤ ꯃꯍꯥꯛꯅ ꯏꯅꯗꯤꯌꯥꯒꯤ ꯇꯧꯕ ꯉꯝꯕ ꯁ꯭ꯄꯦꯁꯀꯤ ꯃꯇꯥꯡꯗ ꯁ꯭ꯄꯦꯁ ꯑꯦꯛꯁꯄ꯭ꯂꯣꯔꯦꯁꯟꯒꯤ ꯃꯇꯥꯡꯗ ꯃꯍꯥꯛꯀꯤ ꯃꯤꯁꯟ ꯑꯁꯤꯅ ꯃꯥꯏ ꯄꯥꯛꯂꯛꯄꯅ ꯏꯅꯗꯤꯌꯥꯒꯤ ꯇꯧꯕ ꯉꯝꯕꯒꯤ ꯁꯛꯇꯤ ꯑꯗꯨ ꯃꯥꯂꯦꯝꯒꯤ ꯃꯐꯝ ꯁꯤꯟꯕ ꯊꯨꯡꯅ ꯃꯂꯦꯝꯒꯤ ꯃꯐꯝ ꯈꯨꯗꯤꯡꯃꯛꯇ ꯈꯪꯍꯟꯈꯤ ꯃꯁꯤꯁꯤꯡ ꯑꯁꯤꯒꯤ ꯂꯩꯕꯅ ꯃꯔꯝ ꯑꯣꯏꯔꯒ ꯍꯥꯏꯔꯤꯕ ꯀꯜꯄꯅꯥ ꯆꯥꯎꯂꯥ ꯁꯨꯅꯤꯇꯥ ꯋꯤꯂꯤꯌꯝ ꯑꯃꯁꯨꯡ ꯔꯥꯀꯦꯁ ꯁꯔꯃ ꯑꯁꯤ ꯏꯟꯗꯤꯌꯥꯒꯤ ꯑꯣꯏꯅ ꯌꯥꯝꯅ ꯆꯥꯎꯊꯣꯛꯆꯅꯤꯡꯉꯥꯏ ꯑꯣꯏꯔꯕ ꯃꯄꯥꯔꯤ ꯃꯃꯣꯝꯁꯤꯡꯅꯤ ꯍꯥꯏꯕꯗꯣ ꯑꯩ ꯊꯝꯖꯒꯦ